ꯑꯩꯅ ꯏꯃꯥꯂꯣꯟꯗ ꯅꯠꯇꯕ ꯑꯇꯣꯞꯄ ꯂꯣꯟꯗ ꯏꯕ ꯏꯪꯂꯤꯁꯀꯤ ꯄꯥꯈ꯭ꯔꯦ ꯄꯥꯕ ꯃꯇꯝꯗ ꯃꯥꯒꯤ ꯑꯦꯛꯁꯄꯔꯤꯌꯦꯟꯁꯁꯦ ꯌꯥꯝꯅ ꯅꯨꯡꯉꯥꯏ ꯍꯥꯏꯕ ꯇꯥꯔꯦ ꯃꯔꯝꯗꯤ ꯂꯣꯟꯗꯨꯒꯤ ꯀꯃꯥꯟ ꯏꯟꯁꯇ꯭ꯔꯛꯁꯟ ꯐꯖꯅ ꯂꯩꯕꯅꯤꯅ ꯍꯥꯏꯅꯤꯡꯉꯤꯕ ꯈꯨꯗꯤꯡꯃꯛꯇꯣ ꯑꯩ ꯂꯧꯁꯤꯟꯕ ꯉꯝꯃꯤ ꯂꯣꯏꯅꯃꯛ ꯈꯪꯕ ꯉꯝꯃꯤ ꯏꯔꯥꯏ ꯂꯥꯏꯅ ꯑꯩꯉꯣꯟꯗ ꯊꯣꯛꯏ ꯑꯗꯨꯒ ꯏꯃꯥꯂꯣꯟꯗ ꯇ꯭ꯔꯥꯟꯁꯂꯦꯁꯟ ꯇꯧꯕ ꯂꯥꯏꯔꯤꯛꯁꯨ ꯑꯩ ꯄꯥꯔꯦ ꯑꯗꯨꯗꯁꯨ ꯌꯥꯝꯅ ꯅꯨꯡꯉꯥꯏ ꯍꯥꯏꯅꯤꯡꯉꯤꯕ ꯈꯨꯗꯤꯡꯃꯛꯇꯣ ꯑꯃꯨꯛꯀ ꯍꯦꯟꯅ ꯑꯩ ꯂꯧꯁꯤꯟꯕ ꯉꯝꯃꯤ ꯐꯖꯅ ꯈꯪꯕ ꯉꯝꯃꯤ ꯑꯋꯥ ꯅꯨꯡꯉꯥꯏ ꯍꯥꯏꯅꯤꯡꯉꯤꯕꯁꯦ ꯀꯔꯤꯅꯣ ꯁꯨꯃꯥꯏꯅ ꯇꯧꯔꯒꯗꯤ ꯑꯩꯈꯣꯏꯅ ꯑꯇꯣꯞꯄ ꯀꯔꯤ ꯑꯃꯨꯛ ꯍꯥꯏꯕ ꯌꯥꯏ ꯀꯔꯤꯒꯤꯗꯃꯛꯇ ꯋꯥꯔꯤꯁꯤꯗ ꯂꯥꯏꯔꯤꯛꯁꯤꯗ ꯋꯥꯔꯤꯁꯤ ꯁꯨꯃꯥꯏꯅ ꯏꯔꯛꯏꯕꯅꯣꯒ ꯍꯥꯏꯕꯗꯣ ꯐꯖꯅ ꯈꯪꯕ ꯉꯝꯃꯤ ꯑꯩꯅ ꯄꯥꯈꯤꯕ ꯅꯦꯇꯤꯞ ꯂꯦꯡꯒ꯭ꯋꯦꯁ ꯑꯃꯈꯛ ꯍꯥꯏꯔꯒꯗꯤ ꯄ꯭ꯔꯤꯊꯤꯕꯤꯗꯁꯨ ꯃꯃꯤꯡ ꯌꯥꯝꯅ ꯆꯠꯄ ꯋꯤꯂꯤꯌꯝ ꯁꯦꯛꯁꯄꯤꯌꯥꯔꯅ ꯏꯕ ꯖꯨꯂꯤꯌꯁ ꯁꯤꯖꯔ ꯍꯥꯏꯔꯤꯕ ꯇ꯭ꯔꯥꯟꯁꯂꯦꯁꯟꯅ ꯈ꯭ꯋꯥꯏꯔꯥꯛꯄꯝ ꯆꯥꯎꯕꯅ ꯇꯧꯈꯤꯕ ꯂꯥꯏꯔꯤꯛ ꯑꯁꯦ ꯑꯩ ꯐꯖꯅ ꯄꯥꯖꯔꯦ ꯍꯥꯏꯔꯤꯕ ꯂꯥꯏꯔꯤꯛ ꯑꯁꯦ ꯄꯥꯕ ꯃꯇꯝꯗ ꯑꯩꯉꯣꯟꯗ ꯃꯥꯒꯤ ꯑꯋꯥ ꯅꯨꯡꯉꯥꯏ ꯈꯨꯗꯤꯡꯃꯛꯇꯣ ꯑꯩ ꯈꯪꯕ ꯉꯝꯃꯤ ꯀꯔꯤꯒꯤꯗꯃꯛꯇ ꯋꯥꯔꯤ ꯑꯁꯤꯅ ꯐꯣꯡꯗꯣꯛꯅꯤꯡꯉꯤꯕ ꯂꯥꯏꯔꯤꯛ ꯑꯁꯤꯒꯤ ꯅꯣꯕꯦꯜ ꯑꯁꯤꯅ ꯐꯣꯡꯗꯣꯛꯅꯤꯡꯉꯤꯕ ꯈꯨꯗꯤꯡꯃꯛꯇꯣ ꯑꯩ ꯂꯣꯏꯅꯃꯛ ꯈꯪꯕ ꯉꯝꯃꯤ